ꯍꯂꯣ ꯍꯂꯣ ꯃꯥꯅꯤ ꯃꯥꯅꯤ ꯃꯥꯅꯤ ꯍꯣꯏ ꯍꯣꯏ ꯍꯣꯏ ꯑꯥ ꯑꯗꯣ ꯀꯩꯅꯣ ꯁꯣꯝꯅ ꯄꯥꯝꯕꯤꯔꯤꯁꯤ ꯎꯄꯨ ꯈꯛꯇꯔꯥ ꯀꯩꯅꯣ ꯄꯣꯠꯁꯦ ꯑꯥꯏꯇꯦꯝ ꯂꯣꯏꯅ ꯁꯨꯅꯕ ꯂꯧꯒꯗꯕꯔꯥ ꯎꯝ ꯍꯣꯏ ꯍꯣꯏ ꯍꯣꯏ ꯑꯗꯨꯒꯤꯗꯣ ꯑꯩ ꯀꯩꯅꯣꯝꯇ ꯍꯥꯏꯖꯔꯛꯀꯦꯕꯀꯣ ꯑꯩꯈꯣꯏꯒꯤ ꯑꯩꯈꯣꯏꯒꯤ ꯀꯩꯅꯣꯁꯦ ꯃꯇꯝ ꯃꯍꯨꯠꯇ ꯍꯧꯖꯤꯛꯇꯤ ꯑꯩꯈꯣꯏꯒꯤ ꯁꯤꯖꯟꯁꯦ ꯐꯔꯛ ꯇꯥꯕ ꯎꯁꯤ ꯑꯀꯪꯕ ꯁꯤ ꯂꯩꯇꯗꯅ ꯈꯤꯇꯪ ꯀꯪꯕ ꯋꯥꯠꯂꯁꯨ ꯑꯗꯨꯝ ꯌꯥꯕ꯭ꯔꯥ ꯌꯥꯗꯕ꯭ꯔꯥ ꯎꯝ ꯃꯃꯟꯁꯦ ꯄꯨꯂꯞꯅꯗꯤ ꯈꯔ ꯑꯗꯨꯝ ꯌꯥꯝꯃꯛꯀꯅꯤ ꯌꯥꯝꯃꯛꯀꯅꯦꯗꯤ ꯍꯧꯖꯤꯛꯇꯤ ꯄꯣꯠꯁꯦ ꯂꯣꯏꯅ ꯇꯥꯡꯉꯕꯅꯤꯅꯀꯣ ꯑꯗꯣ ꯀꯩꯅꯣ ꯑꯩꯈꯣꯏꯒꯤ ꯎꯄꯨ ꯁꯣ ꯕꯣꯛꯁꯇꯨꯅ ꯂꯨꯄꯥ ꯂꯤꯁꯤꯡ ꯇꯔꯥꯅꯤꯄꯥꯟꯃꯨꯛ ꯂꯥꯛꯀꯅꯤ ꯑꯗꯒꯤ ꯀꯥꯡꯗꯣꯟꯗ ꯐꯝꯖꯥꯎꯅꯦ ꯀꯩꯅꯣꯅꯦ ꯀꯥꯡꯗꯣꯟ ꯑꯗꯨꯒꯤ ꯖꯨꯔꯥꯗ ꯂꯨꯄꯥ ꯂꯤꯁꯤꯡ ꯃꯔꯤꯐꯨ ꯂꯥꯛꯀꯅꯤ ꯑꯗꯒꯤ ꯑꯩꯈꯣꯏꯒꯤ ꯃꯥꯏꯈꯟ ꯑꯣꯏꯅꯗꯤ ꯌꯥꯎꯗ꯭ꯔꯣ ꯑꯥ ꯑꯗꯨꯗꯣ ꯑꯗꯨ ꯌꯥꯅꯤ ꯌꯥꯅꯤ ꯑꯩ ꯇꯣꯉꯥꯟ ꯇꯣꯉꯥꯟꯅ ꯃꯃꯟ ꯂꯣꯏꯃꯛ ꯂꯩꯌꯦꯕꯀꯣ ꯑꯗꯨꯅ ꯎꯝ ꯑꯗꯒꯤ ꯑꯗꯒꯤ ꯁꯥꯏꯠ ꯇꯦꯕꯜ ꯑꯗꯒꯤ ꯁꯣꯐꯥ ꯑꯗꯒꯤ ꯇꯤ ꯚꯤ ꯊꯝꯅꯕ ꯂꯣꯏꯅꯃꯛ ꯁꯨꯗꯣꯏ ꯅꯠꯇ꯭ꯔꯥ ꯑꯥ ꯑꯥ ꯍꯣꯏ ꯍꯣꯏ ꯐꯔꯦ ꯐꯔꯦ ꯑꯗꯨꯗꯤꯅꯦ ꯑꯩ ꯑꯩꯈꯣꯏ ꯀꯩꯅꯣ ꯇꯧꯒꯦ ꯌꯥꯝꯅ ꯊꯨꯕꯒꯤꯔꯥ ꯈꯤꯇꯪ ꯉꯥꯏꯊꯣꯛ ꯉꯥꯏꯁꯤꯟ ꯌꯥꯏꯌꯦꯕ ꯎꯝ ꯑꯥ ꯍꯣꯏ ꯍꯣꯏ ꯑꯗꯨ ꯌꯥꯅꯤ ꯌꯥꯅꯤ ꯑꯗꯨꯒ ꯑꯩꯈꯣꯏꯒꯤ ꯀꯥꯡꯗꯣꯟ ꯅꯨꯡꯗꯣꯟꯀꯥꯗꯨ ꯑꯩꯈꯣꯏꯒꯤ ꯍꯥꯟꯅꯒꯤ ꯔꯦꯠꯇꯒꯤ ꯈꯤꯇꯪꯗꯤ ꯍꯦꯟꯅꯤ ꯑꯩꯈꯣꯏꯒꯤ ꯁꯣꯐꯥ ꯑꯣꯏꯔꯁꯨ ꯀꯥꯡꯗꯣꯟ ꯑꯗꯒꯤ ꯗꯥꯏꯅꯤꯡ ꯇꯦꯕꯜ ꯑꯣꯏꯔꯁꯨ ꯑꯩꯈꯣꯏꯒꯤ ꯃꯈꯥꯗꯣ ꯃꯈꯥ ꯎꯄꯥꯛꯁꯤꯡꯗꯨ ꯂꯣꯏꯅꯃꯛ ꯃꯈꯜ ꯑꯩꯈꯣꯏ ꯌꯥꯝ ꯀꯟꯅ ꯔꯪꯒ ꯇꯩꯗꯕꯤ ꯃꯤꯔꯥꯡ ꯊꯨꯖꯤꯟꯕ ꯈꯣꯠꯆꯤꯟꯕ ꯇꯧꯕꯗꯣ ꯑꯗꯨ ꯄꯨꯔꯥ ꯃꯅꯨꯡ ꯃꯄꯥꯟ ꯂꯣꯏꯃꯛ ꯁꯤ ꯂꯣꯏ ꯑꯗꯨꯅ ꯈꯤꯇꯪꯗꯤ ꯑꯥꯏꯇꯦꯝ ꯑꯃꯃꯝꯗ ꯂꯨꯄꯥ ꯂꯤꯁꯤꯡ ꯅꯤꯐꯨ ꯍꯦꯟꯀꯠꯀꯅꯤ ꯌꯥꯏꯀꯣ ꯎꯝ ꯑꯗꯩꯗꯤ ꯅꯣꯡꯃ ꯈꯤꯇꯪ ꯐꯣꯟꯗ ꯅꯠꯇꯕꯤꯗꯅꯦ

ꯍꯣꯏ ꯍꯣꯏ ꯑꯗꯨꯃꯥꯏꯅ ꯑꯗꯨ ꯇꯧꯕꯤꯔꯣ ꯑꯗꯨꯒ ꯑꯩꯈꯣꯏꯒꯤ ꯎꯁꯤ ꯈꯪꯒ꯭ꯔꯥꯗ ꯑꯣꯏ ꯄꯥꯝꯕ꯭ꯔꯥ ꯀꯔꯤ ꯑꯗꯨꯗꯤ ꯂꯩꯍꯥꯎ ꯇꯧꯁꯤꯔꯥ ꯎꯅꯤꯡꯊꯧ ꯇꯧꯁꯤꯔꯥ ꯑꯝꯇ ꯍꯥꯏꯕꯤꯔꯛꯎꯅꯦ

ꯍꯣꯏ ꯍꯣꯏ ꯑꯗꯨ ꯑꯣꯏꯔꯗꯤ ꯁꯟꯗꯦꯗꯨ ꯂꯥꯛꯄꯤꯔꯣꯀꯣ ꯌꯥꯏ ꯌꯥꯏ ꯊꯝꯃꯦ ꯊꯝꯃꯦ ꯊꯝꯃꯦ